ꯆꯥꯛ ꯊꯣꯡꯕꯗ ꯉꯜꯂꯤꯉꯩ ꯃꯇꯝꯗꯗꯤ ꯆꯥꯛ ꯊꯣꯡꯅꯅꯕ ꯆꯐꯨ ꯑꯦꯟꯁꯥꯡ ꯊꯣꯡꯅꯅꯕ ꯎꯏꯋꯥꯟ ꯆꯥꯛ ꯊꯤꯅꯅꯕ ꯈꯥꯕꯩ ꯑꯦꯟꯁꯥꯡ ꯊꯤꯅꯅꯕ ꯈꯥꯕꯩ ꯑꯁꯤꯅꯆꯤꯡꯕ ꯁꯤꯖꯤꯟꯅꯩ ꯆꯦꯡ ꯆꯥꯝꯅꯅꯕ ꯆꯦꯡꯖꯥꯝꯃꯨꯛ ꯑꯦꯟꯁꯥꯡ ꯆꯥꯝꯅꯅꯕ ꯄꯣꯂꯥꯡ ꯁꯤꯅ ꯑꯁꯤꯅꯆꯤꯡꯕ ꯁꯤꯖꯤꯟꯅꯔꯒ ꯊꯣꯡꯅꯩ ꯀꯛꯅꯅꯕꯗꯅ ꯊꯥꯡ ꯁꯣꯔꯤ ꯊꯥꯡꯖꯧ ꯑꯁꯤꯅꯆꯤꯡꯕꯅ ꯑꯌꯥꯝꯕ ꯁꯤꯖꯤꯟꯅꯩ ꯍꯧꯖꯤꯛꯀꯤ ꯃꯇꯝꯗꯅ ꯆꯥꯛ ꯊꯣꯡꯕꯗ ꯆꯐꯨꯗ ꯑꯗꯨꯝ ꯊꯣꯡꯕꯁꯨ ꯌꯥꯎꯋꯤ ꯔꯥꯏꯁ ꯀꯨꯀꯔꯗ ꯁꯤꯖꯤꯟꯅꯕ ꯄ꯭ꯔꯦꯁꯔ ꯀꯨꯀꯔ ꯁꯤꯖꯤꯟꯅꯕꯅ ꯑꯌꯥꯝꯕꯅ ꯑꯣꯏ ꯑꯦꯟꯁꯥꯡ ꯊꯣꯡꯅꯅꯕ ꯈꯥꯡ ꯑꯦꯟꯁꯥꯡ ꯊꯣꯡꯅꯅꯕ ꯎꯌꯥꯟ ꯁꯣꯔꯁꯄꯦꯟ ꯑꯁꯤꯅꯆꯤꯡꯕ ꯁꯤꯖꯤꯟꯅꯩ ꯀꯛꯅꯅꯕꯁꯨ ꯊꯥꯡ ꯃꯈꯜ ꯃꯈꯜꯁꯤꯡ ꯁꯤꯖꯤꯟꯅꯩ ꯁꯥ ꯀꯛꯅꯅꯕ ꯊꯥꯡ ꯑꯆꯧꯕ ꯑꯦꯟꯁꯥꯡ ꯅꯥꯄꯤ ꯁꯣꯏꯅꯅꯕ ꯊꯥꯡ ꯁꯣꯔꯤ ꯑꯁꯤꯅꯆꯤꯡꯕ ꯁꯤꯖꯤꯟꯅꯩ ꯈꯥꯕꯩꯗꯁꯨ ꯈꯥꯕꯩ ꯃꯈꯜ ꯃꯈꯜ ꯑꯦꯟꯁꯥꯡꯒ ꯏꯟꯁꯥꯡꯒ ꯆꯥꯅꯕ ꯈꯥꯕꯩ ꯃꯈꯜ ꯍꯥꯏꯕꯗꯤ ꯉꯥ ꯇꯥꯎꯅꯅꯕ ꯈꯥꯕꯩ ꯑꯦꯟꯁꯥꯡ ꯀꯣꯠꯅꯅꯕ ꯈꯥꯕꯩ ꯆꯥꯛ ꯊꯤꯅꯅꯕ ꯈꯥꯕꯩ ꯑꯁꯤꯁꯤꯡꯅꯆꯤꯡꯕ ꯁꯤꯖꯤꯟꯅꯩ ꯑꯁꯤꯅꯆꯤꯡꯕ ꯀꯣꯜꯂꯤꯛ ꯃꯌꯥꯝ ꯑꯃ ꯁꯤꯖꯤꯟꯅꯔꯤꯕ ꯑꯁꯦ ꯆꯥꯛ ꯊꯣꯡꯕꯗ ꯃꯇꯝ ꯆꯪꯗꯅꯕ ꯌꯥꯝꯅ ꯂꯥꯏꯅꯁꯨ ꯊꯣꯡꯕ ꯌꯥꯅꯅꯕꯅꯤ